ꯅꯍꯥꯟ ꯑꯩꯅ ꯗꯨꯀꯥꯜ ꯑꯃꯗꯒꯤ ꯐꯨꯔꯤꯠ ꯑꯃ ꯁꯥꯔꯠ ꯑꯃ ꯂꯩꯔꯛꯄꯅꯤ ꯃꯗꯨꯒꯤ ꯁꯥꯔꯠꯇꯨꯗꯤ ꯌꯥꯝꯅ ꯅꯨꯡꯉꯥꯏꯇꯦ ꯁꯨꯕꯗꯁꯨ ꯃꯆꯨ ꯀꯣꯛꯏ ꯑꯗꯨꯅ ꯍꯨꯃꯥꯡꯁꯨ ꯌꯥꯝꯅ ꯁꯧꯋꯤ ꯍꯨꯃꯥꯡ ꯊꯣꯛꯄ ꯃꯇꯝꯗ ꯃꯆꯨꯁꯨ ꯀꯣꯛꯏ ꯑꯩ ꯌꯥꯝ ꯅꯨꯡꯉꯥꯏꯇꯦ ꯑꯗꯨꯒꯤ ꯐꯨꯔꯤꯠꯇꯨ ꯑꯩ ꯄꯥꯝꯗꯦ ꯌꯥꯝꯅ